ꯏꯪꯈꯠꯂꯛꯄ ꯃꯇꯝꯗ ꯑꯩꯅ ꯐꯣꯇꯣꯒ꯭ꯔꯥꯐꯤ ꯑꯁꯤꯕꯨ ꯄ꯭ꯔꯣꯐꯦꯁꯟ ꯑꯃ ꯑꯣꯏꯅ ꯂꯧꯒꯦ ꯍꯥꯏꯅ ꯈꯜꯂꯝꯃꯤ ꯑꯗꯨꯕꯨ ꯂꯥꯏꯔꯕ ꯃꯆꯥ ꯑꯣꯏꯕꯅꯤꯅ ꯔꯦꯁꯄꯣꯟꯁꯤꯕꯤꯂꯤꯇꯤ ꯌꯥꯝꯕꯅ ꯐꯣꯇꯣꯒ꯭ꯔꯥꯐꯤꯒꯤ ꯂꯥꯏꯟ ꯑꯁꯤꯗ ꯃꯄꯨꯡ ꯐꯥꯅ ꯆꯠꯄꯗꯤ ꯉꯝꯈꯤꯗ꯭ꯔꯦ ꯑꯗꯨꯕꯨ ꯍꯧꯖꯤꯛꯁꯨ ꯐꯣꯇꯣꯒ꯭ꯔꯥꯐꯔ ꯑꯃ ꯑꯣꯏꯅ ꯃꯔꯛ ꯃꯔꯛꯇ ꯑꯍꯥꯡꯕ ꯇꯥꯏꯃꯤꯡ ꯀꯥꯏꯊꯣꯛꯇꯨꯅ ꯐꯣꯇꯣ ꯁꯨꯠ ꯆꯠꯂꯤ ꯏꯃꯥꯟꯅꯕ ꯁꯤꯡꯒ ꯏꯃꯥꯟꯅꯕ ꯀꯌꯥ ꯃꯔꯨꯝ ꯑꯗꯨꯁꯨ ꯄꯣꯁ ꯇꯥꯕꯁꯨ ꯌꯥꯎꯏ ꯇꯥꯗꯕꯁꯨ ꯌꯥꯎꯏ ꯑꯗꯨꯕꯨ ꯑꯗꯨꯝ ꯏꯐ ꯐꯖꯅ ꯅ ꯑꯗꯨꯝ ꯀꯥꯞꯃꯤꯟꯅꯔꯦ ꯍꯧꯖꯤꯛ ꯍꯧꯖꯤꯛꯀꯤ ꯃꯇꯝꯗꯗꯤ ꯂꯨꯍꯣꯡ ꯈꯣꯡꯗꯣꯡꯕ ꯌꯥꯎꯔꯛꯄ ꯃꯇꯝꯗ ꯐꯣꯇꯣꯒ꯭ꯔꯥꯐꯔ ꯅꯦꯛꯇꯨꯅ ꯐꯣꯇꯣ ꯀꯥꯞꯄꯒꯤ ꯊꯧꯑꯣꯡ ꯑꯁꯤ ꯌꯥꯝꯅ ꯄꯥꯛꯇꯛꯅꯅ ꯑꯗꯨꯝ ꯇꯧꯅꯔꯤ ꯑꯗꯨꯒ ꯑꯩꯁꯨ ꯑꯍꯥꯡ ꯑꯍꯥꯡꯕ ꯃꯇꯝꯗ ꯂꯨꯍꯣꯡꯕꯒꯤ ꯐꯣꯇꯣ ꯀꯥꯞꯄ ꯃꯔꯛ ꯃꯔꯛꯇ ꯆꯠꯂꯤ ꯃꯈꯣꯏꯅꯁꯨ ꯄꯣꯁ ꯀꯌꯥꯃꯔꯨꯝ ꯇꯧꯏ ꯑꯩꯅꯁꯨ ꯐꯖꯅ ꯐꯖꯅ ꯀꯥꯞꯄꯤ ꯑꯗꯨꯃꯥꯏꯅ ꯇꯧꯔꯒ ꯍꯔꯥꯎ ꯍꯔꯥꯎꯅ ꯀꯥꯞꯃꯤꯟꯅꯩ ꯑꯗꯨꯃꯥꯏꯅ ꯃꯔꯛ ꯃꯔꯛꯇ ꯑꯩꯁꯨ ꯆꯠꯂꯤ ꯐꯣꯇꯣ ꯀꯥꯞꯄꯁꯦ